ꯑꯣ ꯍꯥꯏꯕꯤꯌꯨ

ꯑꯩꯈꯣꯏꯒꯤꯁꯦ ꯃꯥꯔꯁ ꯁꯦꯚꯦꯟꯒꯨꯝꯕꯗ ꯄꯥꯡꯊꯣꯛꯑꯦꯕꯀꯣ ꯏꯇꯥꯎꯗꯤ ꯀꯔꯤ ꯂꯝꯗꯒꯤꯅꯣ ꯑꯣ ꯑꯣ ꯌꯥꯝ ꯐꯩ ꯁꯦꯚꯦꯟ ꯃꯥꯔꯁꯇ ꯄꯥꯡꯊꯣꯛꯀꯅꯤ ꯑꯗꯨ ꯌꯥꯎꯕ ꯂꯥꯛꯑꯣ

ꯎꯝ ꯎꯝ ꯐꯪꯒꯅꯤ ꯑꯩꯈꯣꯏ ꯔꯦꯟꯠ ꯅꯠꯇ꯭ꯔꯁꯨ ꯑꯩꯈꯣꯏꯒꯤ ꯂꯣꯀꯦꯜꯒꯤ ꯌꯨꯝ ꯑꯗꯨꯗ ꯑꯗꯨꯝ ꯂꯦꯛꯄ ꯈꯣꯠꯄ ꯌꯥꯅꯤ ꯄ꯭ꯔꯣꯒ꯭ꯔꯥꯝꯁꯤꯀꯣ ꯑꯩꯈꯣꯏꯒꯤ ꯑꯍꯧꯕꯗ ꯈꯔ ꯀꯜꯆꯔꯦꯜ ꯗꯥꯟꯁ ꯀꯜꯆꯔꯦꯜ ꯁꯣꯡꯒꯨꯝꯕ ꯑꯩꯈꯣꯏꯒꯤ ꯏꯁꯩꯒꯨꯝꯕ ꯈꯔ ꯇꯧꯅꯤꯕꯀꯣ ꯑꯗꯨꯒ ꯈꯔ ꯆꯠꯊꯔꯒ ꯒꯦꯁꯀꯤ ꯆꯤꯐ ꯒꯦꯁꯀꯨꯝꯕꯒꯤ ꯁ꯭ꯄꯤꯁ ꯈꯔ ꯂꯩꯅꯤ ꯑꯗꯨꯒ ꯄꯥꯔꯇꯤꯁꯤꯄꯦꯟꯁ ꯈꯔꯁꯨ ꯄꯔꯐ꯭ꯣꯔꯝ ꯌꯦꯡꯒꯅꯤ ꯑꯇꯣꯞꯄ ꯀꯔꯤ ꯑꯥ ꯑꯥ ꯌꯥꯝ ꯐꯩꯌꯦ ꯂꯥꯛꯑꯣ ꯑꯩꯈꯣꯏ ꯇꯨꯔꯤꯁ ꯃꯌꯥꯝꯁꯨ ꯂꯥꯛꯑꯦ ꯑꯩꯈꯣꯏ ꯈꯨꯟꯗ ꯆꯤꯡꯗ ꯀꯩꯅꯣ ꯑꯗꯨꯝ ꯂꯦꯛꯄ ꯆꯥꯕ ꯇꯧꯕ ꯌꯥꯏꯌꯦꯕꯀꯣ ꯁꯤꯗ ꯍꯣꯏ ꯍꯣꯏ ꯊꯦꯡꯅꯁꯤ ꯊꯦꯡꯅꯁꯤ ꯗꯦꯠ ꯀꯌꯥꯃꯨꯛꯀꯤ ꯆꯥꯡꯗ ꯂꯥꯛꯀꯗꯧꯕꯅꯣ

ꯍꯣꯏ ꯍꯣꯏ ꯁꯦꯚꯦꯟ ꯃꯥꯔꯁꯇꯅꯦꯕꯀꯣ ꯑꯣ ꯍꯣꯏ ꯍꯣꯏ ꯑꯣꯀꯦ ꯑꯣꯀꯦ ꯑꯣꯀꯦ ꯑꯣꯀꯦ